ꯑꯁꯤꯒꯤꯁꯤ ꯑꯦ ꯖꯦ ꯔꯦꯁꯇꯨꯔꯦꯟꯒꯤ ꯃꯦꯅꯦꯖꯔ ꯑꯣꯏꯕꯤꯔꯕ꯭ꯔꯥ

ꯏꯔꯒ ꯊꯥꯖꯈꯤꯕꯅꯦꯕ ꯉꯁꯥꯏ ꯑꯩꯅ ꯀꯣꯜ ꯇꯧꯔ ꯀꯥꯟꯗꯕꯨꯗꯤ ꯅꯨꯄꯤ ꯑꯃꯈꯛꯅ ꯄꯥꯏꯈꯠꯂꯛꯑꯦ ꯑꯗꯨꯗ ꯑꯩꯅ ꯑꯣꯗꯔ ꯇꯧꯀꯥꯟꯗ ꯉꯁꯥꯏ ꯐ꯭ꯔꯥꯏ ꯔꯥꯏꯁ ꯑꯅꯤ ꯆꯥꯛꯍꯥꯎ ꯇꯟ ꯃꯉꯥ ꯃꯁꯤꯡ ꯆꯥꯁꯨꯕꯤ ꯃꯁꯤꯡ ꯃꯉꯥ ꯑꯃ ꯆꯥꯅꯥ ꯄ꯭ꯂꯦꯠ ꯑꯃꯒ ꯑꯩꯅ ꯍꯥꯏꯅ ꯑꯩꯅ ꯉꯁꯥꯏ ꯑꯣꯗꯔ ꯇꯧꯈꯤꯕꯅꯦꯕ ꯑꯗꯨꯗ ꯑꯣꯗꯔꯁꯦ ꯍꯧꯖꯤꯛ ꯑꯩꯉꯣꯟꯗ ꯌꯧꯔꯛꯑꯦ ꯑꯣꯗꯔꯁꯦ ꯑꯩꯅ ꯉꯥꯁꯥꯏ ꯇꯧꯈꯤꯕ ꯑꯣꯗꯔꯁꯤꯗ ꯑꯣꯟꯅ ꯇꯩꯅꯅ ꯑꯃ ꯌꯥꯎꯔꯛꯑꯦ ꯉꯁꯥꯏ ꯑꯩꯅ ꯐ꯭ꯔꯥꯏ ꯔꯥꯏꯁ ꯍꯥꯏꯅ ꯄ꯭ꯂꯦꯠ ꯑꯅꯤ ꯇꯧꯈꯤ ꯑꯁꯤꯃ ꯑꯗꯨꯝ ꯑꯩꯉꯣꯟꯗ ꯌꯧꯔꯛꯑꯦ ꯆꯥꯛꯍꯥꯎ ꯇꯟ ꯃꯁꯤꯡ ꯃꯉꯥ ꯍꯥꯏꯅ ꯇꯧꯈꯤꯕꯗꯨꯁꯨ ꯑꯩꯉꯣꯟꯗ ꯌꯧꯔꯛꯑꯦ ꯑꯗꯨꯗꯒꯤ ꯆꯅꯥ ꯄ꯭ꯂꯦꯠ ꯑꯃ ꯍꯥꯏꯅ ꯇꯧꯈꯤꯕꯅꯤ ꯑꯗꯨꯁꯨ ꯑꯗꯨꯝ ꯑꯩꯉꯣꯟꯗ ꯌꯧꯔꯛꯑꯦ ꯑꯗꯨꯕꯨ ꯆꯥꯁꯨꯕꯤꯁꯤꯃꯗꯤ ꯌꯥꯎꯔꯛꯇ꯭ꯔꯦ ꯆꯥꯁꯨꯕꯤꯒꯤ ꯃꯍꯨꯠꯁꯤꯗ ꯆꯧ ꯑꯣꯏꯅ ꯑꯩꯉꯣꯟꯗ ꯌꯧꯔꯛꯑꯦ ꯉꯁꯥꯏ ꯃꯣꯏꯅ ꯑꯣꯗꯔ ꯇꯧꯕꯗ ꯑꯣꯟꯅꯕꯒꯤꯔ ꯅꯠꯇ꯭ꯔꯒꯅ ꯀꯔꯤꯒꯤꯅꯣ ꯈꯪꯗ꯭ꯔꯦ ꯑꯩꯉꯣꯟꯗ ꯑꯣꯟꯅ ꯇꯩꯅꯅ ꯁꯤꯃꯗꯤ ꯌꯧꯔꯛꯑꯦ ꯑꯗꯣ ꯑꯩꯅ ꯁꯤꯒꯤ ꯂꯥꯟꯅ ꯂꯥꯛꯏ ꯑꯣꯗꯔꯁꯦ ꯑꯩ ꯑꯣꯟꯊꯣꯛꯅꯕꯗ ꯑꯩ ꯄꯥꯝꯃꯦꯕ ꯀꯔꯤꯒꯨꯝꯕꯁꯤ ꯑꯣꯟꯊꯣꯛꯅꯕ ꯌꯥꯇꯥꯔꯒꯗꯤ ꯑꯩꯅ ꯉꯁꯥꯏ ꯇꯧꯈꯤꯕ ꯑꯣꯗꯔ ꯆꯥꯁꯨꯕꯤ ꯍꯥꯏꯅ ꯑꯣꯗꯔ ꯇꯧꯈꯤꯕꯗꯣ ꯑꯗꯨꯒꯤꯗꯨ ꯑꯣꯏꯅ ꯄꯨꯕꯤꯔꯛꯄ ꯌꯥꯔꯒꯗꯤ ꯄꯨꯕꯤꯔꯛꯑꯣ ꯑꯗꯨꯒ ꯑꯩꯉꯣꯟꯗ ꯌꯧꯔꯤꯕ ꯆꯧꯁꯤꯒ ꯑꯣꯟꯊꯣꯛꯅꯅꯕ ꯑꯣ ꯀꯔꯤꯒꯨꯝꯕ ꯑꯣꯗꯔꯁꯤ ꯄꯨꯡ ꯃꯔꯤ ꯃꯈꯥꯏꯒꯤ ꯃꯃꯥꯡꯗ ꯂꯥꯛꯇꯧꯕ ꯑꯣꯏꯔꯒꯗꯤ ꯑꯩ ꯑꯗꯨꯝ ꯑꯣꯗꯔꯁꯤ ꯂꯧꯖꯒꯅꯤ ꯑꯗꯣ ꯃꯔꯤ ꯃꯇꯨꯡꯗ ꯂꯥꯛꯇꯧꯕ ꯑꯣꯏꯕꯇꯥꯔꯒꯗꯤ ꯑꯣꯗꯔꯁꯤ ꯑꯩ ꯀꯦꯟꯁꯦꯜ ꯇꯧꯔꯒ ꯔꯤꯐꯟ ꯑꯣꯏꯅ ꯑꯗꯨꯝ ꯇꯧꯕꯤꯔꯣ ꯔꯤꯐꯟ ꯌꯥꯔꯒꯗꯤ ꯑꯩ ꯉꯁꯥꯏꯅ ꯑꯗꯣꯝꯒꯤ ꯋꯥꯆꯞꯇꯁꯨ ꯑꯩꯅ ꯉꯁꯥꯏ ꯑꯩꯅ ꯄꯩꯁꯥ ꯄꯤꯈꯤꯕꯒꯤ ꯄꯩꯁꯥ ꯊꯥꯈꯤꯕꯒꯤ ꯏꯁꯀ꯭ꯔꯤꯟ ꯁꯣꯠ ꯑꯗꯨꯗꯒꯤ ꯑꯩ ꯑꯣꯗꯔꯁꯀꯤ ꯃꯥꯒꯤ ꯑꯩꯅ ꯏꯔꯒ ꯂꯣꯏꯅ ꯊꯥꯈꯤꯕꯅꯤ ꯑꯗꯨ ꯑꯝꯇ ꯌꯦꯡꯕꯤꯔꯒ ꯑꯩ ꯑꯣꯗꯔꯁꯤ ꯑꯣꯟꯊꯣꯛꯅꯕꯗ ꯑꯩ ꯄꯥꯝꯖꯩ ꯊꯥꯒꯠꯆꯔꯤ